ꯃꯤꯑꯣꯏꯕꯒꯤ ꯄꯨꯟꯁꯤꯗ ꯃꯇꯝ ꯃꯇꯝꯒꯤ ꯑꯣꯏꯕ ꯅꯨꯡꯉꯥꯏꯕ ꯊꯧꯗꯣꯛ ꯑꯃꯁꯨꯡ ꯑꯋꯥꯕ ꯊꯧꯗꯣꯛ ꯀꯌꯥ ꯑꯃꯗꯤ ꯂꯥꯛꯏ ꯍꯥꯏꯔꯤꯕꯁꯤꯡꯑꯁꯤꯒꯤ ꯃꯅꯨꯡꯗ ꯃꯤꯑꯣꯏꯕꯒꯤ ꯄꯨꯟꯁꯤꯗ ꯈ꯭ꯋꯥꯏꯗꯒꯤ ꯍꯦꯟꯅ ꯅꯨꯡꯉꯥꯏꯈꯤꯕ ꯃꯤꯀꯨꯞ ꯍꯥꯏꯕꯁꯤ ꯀꯔꯤꯒꯨꯝꯕ ꯃꯇꯝꯗ ꯍꯦꯛ ꯀꯥꯎꯊꯣꯛꯀꯦ ꯍꯥꯏꯅ ꯈꯜꯂꯕꯁꯨ ꯀꯥꯎꯊꯣꯛꯄꯗꯤ ꯉꯝꯗꯦ ꯑꯩꯒꯤ ꯄꯨꯟꯁꯤꯗ ꯊꯦꯡꯅꯈꯤꯕ ꯈ꯭ꯋꯥꯏꯗꯒꯤ ꯅꯨꯡꯉꯥꯏꯕ ꯃꯤꯀꯨꯞ ꯑꯁꯤ ꯀꯔꯤꯅꯣ ꯍꯥꯏꯕ ꯃꯇꯝꯗ ꯑꯩꯒꯤ ꯇꯤꯟꯅꯔꯤꯕ ꯏꯃꯥꯅꯕꯁꯤꯡ ꯑꯗꯨꯅ ꯑꯩꯒꯤ ꯈꯨꯗꯣꯡ ꯊꯤꯔꯕ ꯇꯥꯟꯖꯥ ꯑꯃꯗ ꯄꯥꯡꯉꯛꯈꯤꯕ ꯃꯇꯦꯡꯒꯤꯗꯃꯛꯇ ꯑꯩ ꯉꯁꯤꯐꯥꯎꯕ ꯅꯤꯡꯁꯤꯡꯂꯒ ꯑꯗꯨꯝꯃꯛ ꯂꯩ ꯃꯤꯑꯣꯏꯕꯅ ꯍꯤꯡꯕ ꯃꯇꯝꯗ ꯃꯈꯜ ꯈꯨꯗꯤꯡꯃꯛꯀꯤ ꯂꯩꯐꯝ ꯌꯨꯝ ꯆꯪꯉꯤ ꯄꯩꯁꯥ ꯆꯪꯉꯤ ꯍꯤꯔꯝ ꯀꯌꯥꯃꯨꯛꯇ ꯍꯤꯡꯅꯅꯕꯒꯤꯗꯃꯛꯇ ꯑꯩꯈꯣꯏꯅ ꯗꯔꯀꯥꯔ ꯑꯣꯏꯕ ꯄꯣꯠꯆꯪ ꯀꯌꯥ ꯑꯃ ꯂꯩ ꯍꯥꯏꯔꯤꯕ ꯄꯣꯠꯆꯪꯁꯤꯡ ꯑꯁꯤ ꯑꯩꯈꯣꯏ ꯃꯤꯑꯣꯏꯕ ꯈꯨꯗꯤꯡꯃꯛꯇ ꯂꯣꯏꯅꯃꯛ ꯁꯨꯅ ꯂꯩꯕ ꯅꯠꯇꯦ ꯑꯋꯥꯠꯄ ꯈꯔꯗꯤ ꯑꯗꯨꯝꯃꯛ ꯂꯩ ꯍꯥꯏꯔꯤꯕ ꯑꯋꯥꯠꯄꯁꯤꯡ ꯑꯗꯨꯗꯤ ꯃꯅꯨꯡꯗ ꯑꯩꯒꯤ ꯈꯨꯗꯣꯡ ꯊꯤꯕ ꯇꯥꯔꯕ ꯃꯇꯝꯗ ꯏꯃꯥꯅꯕ ꯁꯤꯡꯅ ꯄꯥꯡꯕꯤꯔꯛꯈꯤꯕ ꯃꯇꯦꯡꯗꯨ ꯑꯩ ꯉꯁꯤ ꯐꯥꯎꯕꯗ ꯀꯥꯎꯕ ꯉꯝꯗꯅ ꯑꯗꯨꯝꯃꯛ ꯂꯩ ꯑꯩꯒꯤ ꯏꯃꯨꯡ ꯃꯅꯨꯡꯗ ꯈꯨꯗꯣꯡ ꯆꯥꯗꯕꯅ ꯃꯔꯝ ꯑꯣꯏꯔꯒ ꯕꯥꯕꯥꯅ ꯃꯁꯥ ꯉꯝꯃꯛꯇꯗꯅ ꯃꯇꯝ ꯀꯨꯏꯅ ꯌꯥꯇꯥꯗꯨꯅ ꯐꯃꯨꯡꯗ ꯂꯩꯔꯕ ꯃꯇꯝꯗ ꯑꯩꯅ ꯃꯄꯥꯜ ꯂꯝꯗ ꯄꯨꯔꯒ ꯑꯐꯕ ꯍꯣꯁꯄꯤꯇꯥꯜꯁꯤꯡꯗ ꯂꯥꯏꯌꯦꯡꯅꯤꯡꯕꯒꯤ ꯋꯥꯈꯜ ꯂꯩꯔꯝꯃꯤ ꯇꯧꯕꯇꯕꯨ ꯑꯩꯒꯤ ꯏꯐꯝꯗ ꯍꯥꯏꯔꯤꯕ ꯁꯦꯟꯐꯝ ꯑꯗꯨ ꯃꯄꯨꯡ ꯐꯥꯅ ꯂꯩꯔꯝꯗꯦ ꯅꯣꯡꯃ ꯈꯪꯍꯧꯗꯅ ꯑꯩꯒꯤ ꯏꯃꯥꯅꯕ ꯑꯗꯨꯅ ꯑꯩꯒꯤ ꯌꯨꯝꯗ ꯂꯥꯛꯄ ꯃꯇꯝꯗ ꯑꯩꯅ ꯋꯥꯔꯤ ꯑꯗꯨ ꯇꯝꯕ ꯃꯇꯝꯗ ꯃꯍꯥꯛꯀꯤ ꯋꯥꯈꯜꯁꯨ ꯌꯥꯝꯅ ꯅꯨꯡꯉꯥꯏꯔꯝꯗꯦ ꯃꯥꯅ ꯅꯨꯡꯉꯥꯏꯇꯕꯒ ꯂꯣꯏꯅꯅ ꯑꯩꯉꯣꯟꯗ ꯍꯥꯏꯔꯝꯃꯤ ꯅꯪꯒꯤ ꯆꯪꯒꯗꯕ ꯁꯦꯟꯐꯝ ꯈꯨꯗꯤꯡꯃꯛ ꯑꯩꯅ ꯂꯣꯏꯅꯃꯛ ꯄꯨꯊꯣꯛꯀꯅꯤ ꯑꯗꯨꯅ ꯅꯪ ꯍꯥꯏꯔꯤꯕ ꯅꯪꯅ ꯄꯨꯒꯦ ꯈꯜꯂꯤꯕ ꯑꯗꯨꯒꯨꯝꯂꯕ ꯑꯐꯕ ꯍꯣꯁꯄꯤꯇꯥꯜ ꯑꯗꯨꯗ ꯄꯨꯔꯒ ꯂꯥꯏꯌꯦꯡꯉꯨ ꯍꯥꯏꯅ ꯃꯍꯥꯛꯅ ꯍꯥꯏꯔꯝꯃꯤ ꯃꯇꯝꯗꯨꯗ ꯑꯩꯒꯤ ꯋꯥꯈꯜꯁꯤ ꯌꯥꯝꯅ ꯅꯨꯡꯉꯥꯏ ꯑꯃꯁꯨꯡ ꯅꯨꯡꯉꯥꯏꯕꯗꯨꯒꯤ ꯃꯊꯛꯇ ꯑꯩꯉꯣꯟꯗ ꯑꯄꯦꯟꯕ ꯑꯃꯁꯨ ꯄꯣꯛꯈꯤ ꯑꯗꯨꯅ ꯏꯃꯥꯟꯅꯕ ꯇꯤꯟꯅꯕ ꯃꯔꯨꯞ ꯐ꯭ꯔꯦꯟ ꯍꯥꯏꯕꯁꯤ ꯌꯥꯝꯅ ꯅꯨꯡꯁꯤꯅꯅ ꯂꯣꯏꯅꯒꯗꯕꯅꯤ ꯑꯃꯁꯨꯡ ꯏꯃꯥꯅꯕ ꯑꯃꯅ ꯑꯃꯒꯤꯗꯃꯛꯇ ꯋꯥꯈꯜ ꯊꯝꯒꯗꯕꯅꯤ ꯑꯃꯒꯤ ꯈꯨꯗꯣꯡ ꯊꯤꯕ ꯇꯥꯔꯕ ꯃꯇꯝꯗ ꯑꯩ ꯏꯁꯥꯃꯛꯅ ꯆꯣꯡꯁꯤꯟꯕ ꯑꯃꯁꯨꯡ ꯑꯩꯒꯤ ꯈꯨꯗꯣꯡ ꯊꯤꯕ ꯇꯥꯔꯛꯂꯕ ꯃꯇꯝꯗꯁꯨ ꯃꯥꯅ ꯑꯩꯒꯤꯗꯃꯛꯇ ꯄꯥꯡꯕꯤꯈꯤꯕ ꯃꯇꯦꯡꯗꯨ ꯀꯥꯎꯗꯕ ꯍꯥꯏꯕꯁꯤ ꯃꯤꯑꯣꯏꯕꯒꯤ ꯈ꯭ꯋꯥꯏꯗꯒꯤ ꯑꯐꯕ ꯋꯥꯈꯜꯂꯣꯟꯅꯤ ꯑꯗꯨꯅ ꯃꯔꯝ ꯑꯣꯏꯔꯒ ꯑꯩꯒꯤ ꯕꯥꯕꯥꯗꯣ ꯑꯩꯅ ꯃꯄꯥꯜ ꯂꯝꯗ ꯄꯨꯔꯒ ꯑꯐꯕ ꯍꯣꯁꯄꯤꯇꯥꯜꯁꯤꯡꯗ ꯂꯥꯏꯌꯦꯡꯂꯕ ꯃꯇꯨꯡꯗ ꯐꯔꯗꯨꯅ ꯌꯨꯝꯗ ꯍꯜꯂꯛꯈꯤꯕ ꯃꯇꯝꯗ ꯑꯩꯒꯤ ꯕꯕꯥꯒꯤ ꯅꯥꯕ ꯐꯕꯒꯤ ꯋꯥꯈꯜꯒꯤ ꯅꯨꯡꯉꯥꯏꯕꯒꯤ ꯍꯦꯟꯗꯣꯛꯂꯒ ꯑꯩꯅ ꯈ꯭ꯋꯥꯏꯗꯒꯤ ꯅꯨꯡꯉꯥꯏꯈꯤꯕꯁꯤ ꯏꯃꯥꯟꯅꯕ ꯑꯗꯨꯅ ꯑꯩꯅ ꯉꯝꯃꯔꯣꯏꯗꯕ ꯄꯣꯠꯁꯛ ꯑꯃ ꯃꯥꯅ ꯑꯩꯒꯤꯗꯃꯛꯇ ꯈꯜꯂꯒ ꯄꯨꯊꯣꯛꯄꯤꯈꯤꯕ ꯄꯩꯁꯥꯁꯤꯡ ꯑꯃꯁꯨꯡ ꯍꯣꯠꯅꯕꯤꯈꯤꯕ ꯃꯥꯅ ꯃꯇꯝ ꯀꯥꯏꯊꯣꯛꯇꯨꯅ ꯑꯩꯒ ꯂꯣꯏꯅꯃꯤꯟꯅꯔꯒ ꯕꯕꯥꯅ ꯅꯥꯕ ꯐꯔꯛꯈꯤꯕ ꯃꯤꯀꯨꯞ ꯑꯗꯣ ꯑꯗꯨ ꯉꯁꯤ ꯌꯧꯕ ꯐꯥꯎꯕꯗ ꯑꯩꯅ ꯀꯥꯎꯕ ꯉꯝꯗꯅ ꯂꯩ